ꯅꯨꯡꯊꯪ ꯍꯥꯏꯕꯁꯦ ꯑꯔꯨꯝꯕ ꯄꯣꯠꯅꯦꯕ ꯑꯩꯈꯣꯏꯅ ꯃꯐꯝ ꯆꯥꯅ ꯊꯝꯗ꯭ꯔꯒꯗꯤ ꯑꯉꯥꯡ ꯃꯆꯥꯅ ꯄꯥꯏꯔꯅꯤ ꯅꯨꯡꯊꯪ ꯑꯗꯨꯅ ꯃꯈꯣꯡ ꯃꯈꯨꯠꯇ ꯊꯥꯖꯤꯜꯂꯅꯤ ꯁꯣꯛꯑꯅꯤ ꯑꯉꯥꯡ ꯀꯞꯄꯅꯤ ꯁꯨꯃꯥꯏꯅ ꯇꯧꯗꯅ ꯑꯩꯈꯣꯏꯗ ꯑꯀꯥꯏꯕ ꯃꯌꯥꯝ ꯑꯃ ꯄꯤꯌꯦꯕ ꯄꯣꯠꯁꯤꯅ ꯃꯐꯝ ꯆꯥꯅ ꯂꯩꯇꯕ ꯃꯇꯝꯗꯗꯤ ꯃꯊꯛꯇ ꯊꯝꯃꯦꯅ ꯈꯜꯂꯣ ꯃꯊꯛꯇꯒꯤ ꯅꯨꯡꯊꯪꯁꯤ ꯇꯥꯁꯤꯜꯂꯛꯑꯣ ꯑꯩꯈꯣꯏ ꯈꯣꯡꯕꯤꯗ ꯇꯥꯁꯤꯜꯂꯛꯑꯦꯅ ꯈꯜꯂꯣ ꯀꯥꯏꯔꯅꯤ ꯏ ꯊꯣꯛꯑꯅꯤ ꯑꯩꯈꯣꯏꯗ ꯄ꯭ꯔꯣꯕꯝ ꯃꯌꯥꯝ ꯑꯃ ꯊꯣꯛꯍꯜꯂꯦꯕ ꯍꯦꯜ ꯏꯁꯨ ꯃꯌꯥꯝ ꯑꯃ ꯊꯣꯛꯍꯜꯂꯦꯕ ꯅꯨꯡꯊꯪ ꯍꯥꯏꯕꯁꯦ ꯌꯣꯠꯅꯦꯕ ꯌꯣꯠꯇꯨꯅ ꯑꯩꯆꯧꯕ ꯌꯣꯠꯇꯨꯅ ꯑꯩꯈꯣꯏꯒꯤ ꯃꯊꯛꯇ ꯇꯥꯁꯤꯜꯂꯛꯑꯒꯗꯤ ꯅꯥꯔꯅꯦꯕ ꯑꯗꯨꯒꯤ ꯃꯊꯛꯇ ꯑꯉꯥꯡꯗ ꯇꯥꯔꯦꯅ ꯈꯜꯂꯣ ꯃꯀꯣꯛꯇ ꯇꯥꯁꯤꯜꯂꯦꯅ ꯈꯜꯂꯣ ꯑꯗꯨꯗꯤ ꯃꯀꯣꯛ ꯀꯥꯏꯔꯅꯦꯕ ꯑꯁꯤꯗ ꯅꯨꯡꯊꯪꯁꯦ ꯑꯩꯅ ꯌꯥꯝꯅ ꯄꯥꯝꯗ꯭ꯔꯤꯕꯅꯦꯕ